ꯍꯜꯂꯣ ꯑꯣ ꯑꯩꯖꯦ ꯋꯥꯍꯦꯡ ꯂꯩꯀꯥꯏꯗ ꯀꯣꯟ ꯌꯣꯟꯕꯝ ꯐꯝꯕ ꯀꯩꯅꯣꯗꯨꯅꯦ ꯗꯨꯀꯥꯟ ꯑꯃ ꯆꯥꯎꯅ ꯐꯝꯖꯕ ꯁꯈꯤ ꯀꯣꯜ ꯂꯤꯛ ꯁ꯭ꯇꯣꯔ ꯑꯗꯣ ꯑꯣ ꯑꯩ ꯁꯣꯝꯗ ꯂꯩꯖꯔꯦ ꯊꯣꯡ ꯅꯝꯕꯣꯝꯒꯤ ꯂꯥꯜꯂꯒ ꯍꯥꯏꯗꯕꯤꯔꯛꯑꯣ ꯂꯦꯡꯖꯟꯕꯤꯔꯛꯑꯣ ꯃꯃꯥꯡꯗ ꯑꯣꯛꯇꯣ ꯄꯥꯔꯛꯀꯤꯡꯒ ꯌꯥꯝ ꯂꯩꯕꯅꯦ ꯁꯣꯝꯅ ꯀꯔꯤ ꯀꯔꯤ ꯄꯣꯠ ꯑꯗꯣꯝ ꯁꯣꯝꯅ ꯄꯥꯝꯕꯤꯕꯗꯣ ꯑꯗꯨꯝ ꯃꯊꯪ ꯃꯊꯪ ꯍꯥꯏꯕꯤꯔꯛꯑꯣ ꯐꯪꯅꯤ ꯌꯥꯅꯤ ꯑꯣ ꯐꯅꯤ ꯐꯅꯤ ꯍꯥꯏꯕꯤꯔꯛꯑꯣ ꯑꯧ ꯑꯗꯣ ꯑꯃꯃꯝ ꯍꯥꯏꯔꯛꯀꯦ ꯁꯤꯜꯚꯔꯒꯤ ꯀꯣꯔꯐꯨꯗꯣ ꯑꯗꯨꯗꯤ ꯈꯔ ꯆꯥꯎꯕꯗꯨꯗꯤꯅꯦ ꯂꯤꯁꯤꯡ ꯑꯃꯔꯣꯝ ꯄꯤꯑꯕꯀꯣ ꯑꯗꯨꯝ ꯂꯥꯛꯑꯒ ꯑꯗꯨꯝ ꯉꯥꯡꯅꯁꯤ ꯈꯔ ꯇꯥꯊꯣꯛ ꯇꯥꯁꯤꯟ ꯌꯦꯡꯅꯔꯒꯁꯨ ꯑꯗꯨꯝ ꯂꯥꯛꯄꯤꯌꯣ ꯑꯣ ꯑꯗꯨꯅꯅꯦ ꯆꯅꯤꯄꯥꯟꯃꯨꯛ ꯄꯤ ꯆꯦꯡꯐꯨꯗꯣ ꯑꯥ ꯆꯦꯡ ꯁꯦꯔ ꯃꯔꯥ ꯇꯔꯨꯛ ꯆꯟꯕꯗꯣ ꯇꯔꯥꯃꯨꯛ ꯆꯟꯕꯁꯨ ꯂꯩ

ꯑꯗꯨꯗꯤ ꯂꯤꯁꯤꯡ ꯑꯅꯤ ꯃꯌꯥ ꯑꯗꯨꯋꯥꯏ ꯂꯩꯔꯦ ꯍꯣꯏ ꯍꯣꯏ ꯍꯣꯏ ꯍꯣꯏ ꯏꯁꯟꯕꯤꯌꯣ ꯏꯁꯟꯕꯤꯌꯣ ꯂꯥꯛꯄ ꯃꯇꯝꯗ ꯍꯥꯏꯐꯦꯠ ꯄꯩꯁꯥ ꯑꯁꯨꯛꯇꯨꯅ ꯌꯥꯅꯤ ꯍꯥꯏꯕꯗꯣ ꯈꯜꯂꯒ ꯂꯥꯛꯄꯤꯅꯕ ꯑꯧ ꯃꯗꯨ ꯆꯧꯉ꯭ꯋꯥ ꯆꯥꯇ꯭ꯔꯨꯛꯃꯨꯛ ꯄꯤꯌꯦ ꯍꯣꯏ ꯍꯣꯏ ꯑꯗꯨꯅ ꯂꯣꯏꯔꯕꯣ ꯑꯇꯩꯗꯤ ꯑꯣ ꯂꯥꯏ ꯙꯨꯛ ꯂꯥꯏ ꯀꯣꯜ ꯂꯤꯛ ꯙꯨꯛ ꯀꯠꯅꯕ ꯀꯣꯜ ꯂꯤꯛꯁꯤꯡꯗꯣ ꯑꯣ ꯑꯗꯨꯁꯨ ꯐꯖꯕ ꯑꯆꯧꯕꯁꯨ ꯂꯩ ꯃꯆꯥꯁꯨ ꯂꯩ ꯑꯗꯨꯒ ꯕꯥꯇꯤꯟ ꯃꯆꯥꯁꯨ ꯑꯗꯨꯝ ꯂꯩ ꯑꯗꯨꯒ ꯆꯦꯡꯒ ꯍꯩꯖꯟꯅꯅꯕ ꯆꯦꯡ ꯀꯩ ꯀꯩ ꯍꯥꯞꯅꯅꯕ ꯇꯦꯡꯀꯣꯠ ꯃꯆꯥ ꯀꯔꯤ ꯀꯔꯥꯗꯨꯁꯨ ꯑꯗꯨꯝ ꯂꯩ ꯈꯨꯖꯥꯏ ꯑꯆꯧꯕ ꯃꯆꯥ ꯑꯗꯨꯝ ꯃꯈꯟ ꯁꯨꯅ ꯂꯩꯌꯦ ꯑꯗꯨꯝ ꯂꯥꯛꯑꯒ ꯑꯄꯥꯝ ꯑꯄꯥꯝꯕ ꯈꯟꯕꯤꯔꯒ ꯃꯥꯒꯤ ꯄꯣꯠ ꯄꯣꯠꯇꯨꯒꯤ ꯃꯇꯨꯡ ꯏꯟꯅ ꯃꯃꯟꯗꯣ ꯑꯩ ꯑꯗꯨꯝ ꯂꯦꯞꯆꯔꯒꯦ

ꯑꯗꯨꯗꯤ ꯅꯠꯇꯦ ꯑꯗꯨꯗꯤ ꯑꯗꯣꯝꯒꯤ ꯃꯣꯠꯅꯤꯀꯣ ꯑꯔꯪꯕ ꯍꯥꯏꯕꯁꯤꯅ ꯊꯥꯏꯅꯒꯤ ꯁꯦꯟꯖꯦꯡꯒꯤꯁꯤꯅ ꯐꯖꯕꯕꯨꯗꯤ ꯍꯦꯜꯂꯤ ꯁꯤꯖꯟꯅꯕꯅ ꯁ꯭ꯇꯤꯜꯒꯤꯗꯨꯅ ꯅꯨꯡꯉꯥꯏ ꯀꯅꯥꯒꯨꯝꯕ ꯏꯅꯥ ꯀꯩꯔꯥ ꯈꯨꯟꯕ ꯏꯃꯨꯡꯒꯤ ꯏꯃꯨꯡ ꯑꯣꯏꯔꯒꯗꯤ ꯑꯗꯨꯝ ꯑꯅꯤꯃꯛ ꯍꯥꯞꯄꯁꯨ ꯌꯥꯎꯋꯤ ꯑꯗꯨꯝ ꯍꯣꯏ ꯍꯣꯏ ꯌꯥꯅꯤ ꯑꯄꯥꯝꯕ ꯑꯗꯨꯝ ꯂꯧꯕꯤꯌꯨ ꯌꯥꯅꯤ ꯑꯧ ꯑꯧ ꯑꯥ ꯑꯧ ꯑꯧ ꯄꯨꯈꯝ ꯇꯦꯡꯀꯣꯠꯇꯣ ꯑꯅꯤ ꯑꯅꯤ ꯇꯧꯗꯣꯏꯔꯥ ꯅꯨꯄꯥꯒꯤ ꯑꯃ ꯀꯩꯅꯥꯒꯤ ꯑꯃ ꯍꯣꯏ ꯍꯣꯏ ꯑꯗꯨꯒ ꯃꯥꯒꯤ ꯏꯁꯤꯡ ꯊꯛꯅꯕ ꯆꯥꯏꯁꯦꯟ ꯈꯨꯖꯥꯏꯁꯨ ꯂꯣꯏ ꯌꯥꯎꯗꯣꯏꯅꯤꯀꯣ ꯎꯝ ꯍꯣꯏ ꯍꯣꯏ ꯁ꯭ꯇꯤꯜꯁꯨ ꯑꯗꯨꯝ

ꯑꯗꯨꯝ ꯀꯩꯅꯣ ꯂꯤꯁꯤꯡ ꯂꯤꯁꯤꯡ ꯑꯗꯨꯝ ꯄꯥꯕꯤꯔꯣꯗ ꯈꯔ ꯌꯥꯝꯅ ꯈꯔ ꯌꯥꯝꯅ ꯆꯥꯎꯅ ꯄꯥꯔꯒ ꯂꯥꯛꯄꯁꯤꯅ ꯍꯌꯦꯡ ꯀꯣꯟꯅꯗ꯭ꯔꯗꯤ ꯅꯨꯡꯉꯥꯏꯇꯦ ꯂꯦꯝꯃꯒ ꯑꯗꯨꯝ ꯑꯗꯨꯝ ꯍꯜꯂꯒ ꯂꯣꯏꯔꯦ ꯑꯗꯣ ꯑꯇꯩ ꯀꯔꯤ ꯀꯔꯤꯅꯣ ꯑꯗꯨꯝ ꯈꯨꯗꯦꯡ ꯀꯔꯤ ꯀꯔꯥꯁꯨ ꯑꯗꯨꯝ ꯀꯩꯅꯣ ꯇꯧꯅꯤ ꯕꯥꯇꯤꯟ ꯁ꯭ꯇꯤꯜ ꯕꯥꯇꯤꯟ ꯅꯨꯡꯇꯤꯟ ꯀꯦꯇꯂꯤ ꯑꯗꯒꯤ ꯑꯗꯒꯤ ꯑꯗꯒꯤ ꯒ꯭ꯂꯥꯁ ꯑꯆꯧꯕ ꯀꯔꯤ ꯀꯔꯥ ꯑꯗꯨꯁꯨ ꯈꯔ ꯑꯗꯨꯝ ꯌꯦꯡꯕꯤꯔꯣ ꯑꯗꯨꯒ ꯈꯒ ꯑꯗꯨꯝ ꯅꯤꯡꯖꯪꯕꯤꯌꯨꯅꯦ ꯈꯔ ꯋꯥꯠꯂꯤꯅꯦ ꯂꯩꯒꯗꯣꯔꯤꯁꯦ ꯁꯣꯝꯅ ꯂꯩꯕꯤꯗꯣꯏꯁꯦ ꯈꯔ ꯋꯥꯠꯂꯤꯕ ꯑꯃꯅꯤ ꯋꯥꯠꯂꯤꯕ ꯌꯥꯔꯗ꯭ꯔꯣ ꯑꯗꯨꯅ ꯑꯣ ꯍꯣ ꯍꯣ ꯐꯔꯦ ꯐꯔꯦ ꯑꯗꯣ ꯗꯨꯀꯥꯟꯗꯣ ꯍꯧꯖꯤꯛ ꯂꯥꯛꯇꯣꯏꯔꯣ ꯅꯠꯇ꯭ꯔꯒ ꯍꯌꯦꯡ ꯂꯥꯛꯇꯣꯏꯔꯣ ꯑꯌꯨꯛꯇ ꯑꯗꯨꯗꯤ ꯑꯩꯅ ꯉꯟꯇꯥꯅ ꯗꯨꯀꯥꯟꯗꯣ ꯊꯣꯡ ꯍꯥꯡꯖꯔꯝꯃꯒꯦ ꯎꯝ ꯍꯣꯏ ꯂꯣꯏꯔꯕꯣ ꯍꯣ ꯍꯣ ꯌꯥꯔꯦ ꯌꯥꯔꯦ ꯊꯝꯕꯤꯔꯣ ꯊꯝꯕꯤꯔꯣ ꯎꯝ ꯎꯝ ꯍꯣꯏ ꯍꯣꯏ ꯌꯥꯔꯦ ꯌꯥꯔꯦ